ꯑ ꯍꯂꯣ ꯑ ꯁꯥꯔ ꯑꯩꯁꯤ ꯀꯩꯅꯣꯗꯒꯤ ꯏꯝꯄꯦꯛ ꯇꯤ ꯚꯤ ꯅ꯭ꯌꯨꯁꯇꯒꯤ ꯑꯩꯈꯣꯏ ꯅ꯭ꯌꯨꯁ ꯔꯤꯄꯣꯔꯇꯔꯅꯦ ꯉꯔꯥꯡ ꯀꯩꯅꯣꯗ ꯁꯤꯒꯤ ꯃꯣꯔꯦ ꯏꯝꯐꯥꯜ ꯃꯣꯔꯦ ꯂꯝꯕꯤꯗ ꯒꯥꯔꯤ ꯑꯦꯛꯁꯤꯗꯦꯟ ꯇꯧꯋꯦꯅ ꯄꯥꯎ ꯑꯃ ꯐꯪꯖꯩ ꯑꯗꯨ ꯁꯥꯔ ꯍꯣꯏꯒꯤ ꯁꯥꯔ ꯍꯣꯏꯅ ꯑꯗ꯭ꯋꯥꯏꯗ ꯂꯩꯕ ꯍꯥꯏꯗꯨ ꯑꯣꯏꯕꯤꯅ ꯑꯗꯨꯒꯤ ꯃꯇꯥꯡꯗ ꯀꯩꯒꯨꯝꯕ ꯈꯔ ꯈꯪꯖꯒꯦꯅ ꯇꯧꯖꯔꯛꯄꯅꯦ ꯎꯝ ꯎꯝ ꯍꯣꯏ ꯍꯣꯏ ꯍꯣꯏ ꯍꯣꯏ ꯎꯝ ꯎꯝ ꯎꯝ ꯎꯝ ꯎꯝ ꯎꯝ ꯎꯝ ꯎꯝ ꯎꯝ ꯀꯔꯤ ꯒꯥꯔꯤ ꯑꯣꯏꯕꯤꯒꯗꯣꯏꯅꯣ ꯀꯔꯤ ꯒꯥꯔꯤ ꯑꯣꯏꯕꯤꯒꯗꯣꯏꯅꯣ ꯃꯥꯔꯨꯇꯤ ꯚꯦꯟ ꯎꯝ ꯄꯨꯂꯞꯄꯅ ꯄꯦꯁꯦꯟꯖꯔꯁꯦ ꯄꯨꯂꯞꯅ ꯃꯣꯏ ꯀꯌꯥꯅꯣ ꯑꯗꯨ ꯒꯥꯔꯤꯗꯨꯗ ꯌꯥꯎꯔꯛꯏꯁꯦ ꯍꯣꯍꯣꯏ ꯎꯝ ꯎꯝ ꯎꯝ ꯎꯝ ꯎꯝ ꯎꯝꯍꯨꯝ ꯎꯝ ꯎꯝ ꯎꯝꯍꯨꯝ ꯎꯝꯍꯨꯝ ꯎꯝꯍꯨꯝ ꯎꯝ ꯍꯣꯏ ꯍꯣꯏ

ꯎꯝ

ꯎꯝ ꯎꯝ

ꯎꯝ ꯍꯧꯖꯤꯛꯀꯤ ꯂꯩꯇ꯭ꯔꯤꯕ ꯂꯩꯇ꯭ꯔꯤꯁꯤ ꯅꯨꯄꯥꯔꯥ ꯅꯨꯄꯤꯔꯣ ꯆꯍꯤ ꯀꯌꯥꯃꯨꯛꯀꯤ ꯆꯥꯡ ꯑꯣꯏꯕꯤ ꯎꯝ ꯑꯣꯀꯦ ꯑ

ꯎꯝ ꯎꯝ ꯎꯝꯍꯨꯝ ꯎꯝꯍꯨꯝ ꯎꯝꯍꯨꯝ ꯒꯥꯔꯤꯁꯦ ꯏꯝꯐꯥꯜꯂꯣꯝꯗꯒꯤ ꯃꯣꯔꯦꯗ ꯆꯪꯕ ꯑꯣꯏꯗꯣꯏꯔꯥ ꯑꯣꯔ ꯅꯠꯇ꯭ꯔꯒꯅ ꯃꯣꯔꯦꯗꯒꯤ ꯁꯣꯝ ꯑꯣ ꯎꯝꯍꯨꯝ

ꯎꯝꯍꯨꯝ ꯎꯝ

ꯎꯝꯍꯨꯝ ꯎꯝ ꯑꯣ ꯎꯝ ꯎꯝ ꯑ ꯎꯝ ꯑꯗꯨꯗꯤ ꯑꯁꯣꯛꯄꯁꯤꯡꯗꯨꯗꯤ ꯍꯧꯖꯤꯛ ꯀꯔꯝꯕ ꯃꯐꯝꯗ ꯂꯩꯒꯦ ꯍꯧꯖꯤꯛ ꯀꯔꯤ ꯍꯣꯁꯄꯤꯇꯥꯜ ꯍꯥꯏꯕ ꯑ ꯍꯣꯏ ꯍꯣꯏ

ꯎꯝꯍꯨꯝ ꯑꯗꯨ ꯑꯣꯖꯥꯅ ꯍꯧꯖꯤꯛꯀꯤ ꯁꯣꯛꯏꯕ ꯍꯥꯏꯗꯤ ꯍꯧꯖꯤꯛꯀꯤ ꯑꯦꯛꯁꯤꯗꯦꯟ ꯇꯧꯔꯤꯕ ꯃꯐꯝꯗꯨꯒꯤ ꯐꯣꯇꯣꯒꯨꯝꯕ ꯀꯩꯒꯨꯝꯕ ꯈꯔ ꯔꯦꯀꯣꯔꯠ ꯈꯔ ꯂꯩꯕ꯭ꯔꯥ ꯀꯃꯥꯏ ꯇꯧꯒꯦ ꯑꯣꯀꯦ ꯑꯣꯀꯦ ꯑꯗꯨꯗꯤ ꯍꯧꯖꯤꯛꯀꯤ ꯗꯇꯥ ꯃꯌꯥꯝꯗꯣ ꯑꯩꯉꯣꯟꯗ ꯁꯤꯌꯔ ꯇꯧꯕꯤꯔꯛꯄ ꯌꯥꯒꯗ꯭ꯔꯣ ꯑꯥ ꯑꯩ ꯏꯝꯄꯦꯛ ꯇꯤ ꯚꯤꯗꯒꯤꯅꯦ ꯍꯣꯏ ꯍꯣꯏ ꯌꯥꯏ ꯌꯥꯏ ꯌꯥꯏ ꯁꯤꯗꯩꯁꯤꯗ ꯁꯤꯗꯩꯁꯤꯗ ꯑꯗꯨꯝ ꯍꯣꯏ ꯍꯣꯏ ꯍꯣꯏ ꯍꯣꯏ ꯑ ꯁꯤ ꯅꯝꯕꯔꯁꯤꯗ ꯑꯗꯨꯝ ꯊꯥꯕꯤꯔꯛꯑꯣ ꯑꯗꯨ ꯑꯣꯖꯥꯒꯤ ꯃꯤꯡ ꯂꯩꯐꯝꯁꯦ ꯑꯝꯇ ꯍꯥꯏꯕꯤꯔꯛꯎ ꯑꯍꯥ ꯑꯣꯖꯥꯁꯦ ꯍꯧꯖꯤꯛ ꯍꯧꯖꯤꯛ ꯀꯥꯏ ꯂꯩꯒꯦ ꯑꯣꯀꯦ ꯑꯣꯀꯦ ꯑꯣꯀꯦ ꯑꯗꯣ ꯑꯣꯖꯥꯁꯦ ꯀꯔꯤ ꯀꯔꯤ ꯇꯧꯕꯤꯒꯦ ꯀꯃꯥꯏꯅ ꯊꯦꯡꯅꯕꯅꯣ ꯉꯁꯥꯏꯒꯤ ꯑꯦꯛꯁꯤꯗꯦꯟ ꯊꯣꯛꯑꯦ ꯍꯥꯏꯅ ꯍꯥꯏꯔꯤꯁꯤꯕꯣ ꯑ ꯎꯝ ꯎꯝꯍꯨꯝ

ꯐꯔꯦ ꯐꯔꯦ ꯑꯗꯨꯗꯤ ꯑꯍꯥ ꯑ ꯌꯥꯅꯤ ꯌꯥꯅꯤ ꯑꯗꯨꯝ ꯄꯨꯂꯞ ꯎꯝ ꯑꯩꯈꯣꯏ ꯁꯤꯗ ꯀꯌꯥ ꯀꯩꯅꯣ ꯇꯧꯕꯅꯤ ꯑꯦꯅꯂꯥꯏꯖꯤꯡ ꯇꯤꯝ ꯍꯥꯏꯅ ꯑꯃ ꯌꯥꯎꯔꯤꯀꯣ ꯃꯣꯏ ꯃꯌꯥꯝꯅ ꯑꯦꯅꯂꯥꯏꯖ ꯇꯧꯔꯒ ꯍꯥꯞꯄ ꯌꯥꯕꯅ ꯍꯥꯞꯄꯛꯄ ꯑꯗꯒꯤ ꯑꯗꯨꯗꯤ ꯃꯣꯏꯒꯤꯅꯦ ꯑꯗꯨꯗꯨꯃ ꯑꯗꯨꯗꯤ ꯑꯩꯒꯤ ꯂꯥꯏꯟ ꯅꯠꯇ꯭ꯔꯦ ꯑꯩꯅ ꯖꯁ ꯔꯤꯄꯣꯔꯠꯁꯦ ꯖꯁ ꯀꯂꯦꯛ ꯇꯧꯔꯒ ꯃꯈꯣꯏꯗ ꯄꯤꯁꯤꯟꯒꯗꯣꯏꯅꯦꯕ ꯑꯗꯨꯒ ꯃꯣꯏꯅ ꯑꯗꯨꯝ ꯍꯣꯠꯅꯔꯛꯑꯅꯤ ꯍꯣꯏ ꯍꯣꯏ ꯍꯣꯏ ꯐꯔꯦ ꯐꯔꯦ ꯎꯝ